ꯍꯣꯏ ꯌꯥꯅꯤ ꯐꯣꯡꯗꯣꯛꯆꯔꯛꯀꯦ ꯊꯛꯁꯤ ꯈꯥꯁꯤ ꯂꯝꯆꯠ ꯁꯥꯖꯠ ꯍꯥꯏꯕꯁꯤ ꯃꯤꯑꯣꯏꯕ ꯑꯃ ꯑꯣꯏꯅ ꯄꯣꯛꯄꯗꯒꯤ ꯁꯤꯕ ꯐꯥꯎꯕ ꯂꯣꯏꯅꯔꯒ ꯂꯩꯔꯗꯕ ꯄꯣꯠꯁꯛ ꯑꯃꯅꯤ ꯑꯗꯨꯅ ꯃꯔꯝ ꯑꯣꯏꯔꯒ ꯑꯩꯅ ꯋꯥ ꯑꯃ ꯉꯥꯡꯕ ꯃꯇꯝꯗ ꯊꯛꯁꯤ ꯈꯥꯁꯤ ꯌꯥꯎꯅ ꯉꯥꯡꯒꯗꯕꯅꯤ ꯈꯨꯗꯝ ꯑꯣꯏꯅ ꯍꯥꯏꯔꯕꯗ ꯏꯃꯥ ꯕꯕꯥꯅ ꯏꯕꯨꯡꯉꯣ ꯏꯕꯦꯝꯃ ꯑꯃꯨꯛꯇ ꯁꯤꯗ ꯂꯥꯎ ꯑꯃꯗꯤ ꯄꯣꯠ ꯑꯃꯠꯇ ꯑꯁꯤꯗ ꯄꯨꯔꯛꯎ ꯍꯥꯏꯕ ꯃꯇꯝꯗ ꯀꯩꯒꯤꯅꯣ ꯂꯥꯛꯀꯦ ꯂꯥꯛꯀꯦꯅꯦꯍꯦ ꯍꯥꯏꯅ ꯈꯣꯟ ꯀꯟꯅ ꯋꯥꯡꯅ ꯍꯥꯏꯕꯒꯤ ꯃꯍꯨꯠꯇ ꯍꯣꯏ ꯏꯃꯥ ꯕꯕꯥ ꯂꯥꯛꯆꯔꯒꯦ ꯉꯥꯏꯇꯪ ꯉꯥꯏꯕꯤꯕ ꯌꯥꯒꯗ꯭ꯔꯥ ꯉꯥꯏꯕꯤꯈꯣ ꯍꯥꯏꯕꯅ ꯆꯤꯡꯕ ꯑꯁꯤ ꯍꯥꯏꯕ ꯃꯇꯝꯗ ꯀꯌꯥꯗ ꯅꯨꯡꯁꯤꯒꯅꯤ ꯑꯗꯨꯅ ꯋꯥꯍꯩ ꯈꯨꯗꯤꯡ ꯆꯞ ꯃꯥꯟꯅꯔꯕꯁꯨ ꯉꯥꯡꯂꯤꯕ ꯋꯥꯍꯩ ꯋꯥꯇꯥꯗ ꯃꯤꯅ ꯅꯨꯡꯁꯤꯅꯕ ꯍꯣꯠꯅꯒꯗꯕꯅꯤ ꯏꯈꯥ ꯊꯥꯕꯗ ꯅꯨꯡꯁꯤꯅ ꯉꯥꯡꯂꯕꯗꯤ ꯃꯈꯣꯏꯅ ꯅꯨꯡꯁꯤꯅ ꯍꯥꯏꯕꯤꯔꯛꯀꯅꯤ ꯅꯨꯡꯁꯤꯅ ꯍꯥꯏꯕꯤꯔꯕ ꯇꯥꯛꯄꯤꯔꯕꯗꯤ ꯃꯈꯣꯏꯅꯁꯨ ꯅꯨꯡꯁꯤꯔꯛꯀꯅꯤ ꯀꯩꯒꯨꯝꯕ ꯃꯇꯝꯗ ꯒꯥꯔꯤ ꯇꯣꯡꯕ ꯃꯇꯝꯗ ꯑꯍꯜ ꯑꯃꯒꯤ ꯐꯝꯐꯝ ꯂꯩꯇꯅ ꯂꯦꯞꯄ ꯌꯥꯎꯔꯛꯄ ꯃꯇꯝ ꯗ ꯑꯩꯈꯣꯏꯅ ꯆꯪꯁꯤꯟꯕꯤꯔꯒ ꯕꯕꯥ ꯏꯃꯥ ꯑꯁꯤꯗ ꯐꯝꯕꯤꯌꯨ ꯍꯥꯏꯅ ꯍꯥꯏꯕꯗ ꯃꯈꯣꯏꯅ ꯍꯔꯥꯎꯖꯕ ꯑꯗꯨꯅ ꯃꯥꯡꯒꯣꯜ ꯑꯥꯔꯁꯤꯕꯥꯗꯇꯨꯅ ꯑꯩꯈꯣꯏꯅꯁꯨ ꯅꯨꯡꯉꯥꯏꯖꯒꯅꯤ